ꯃꯍꯩ ꯃꯁꯤꯡ ꯇꯝꯕꯒꯤ ꯐꯤꯕꯝꯁꯦ ꯍꯧꯖꯤꯛꯇꯤ ꯑꯗꯨꯛꯀꯤ ꯃꯇꯤꯛ ꯐꯔꯦ ꯑꯗꯒꯤ ꯑꯩꯈꯣꯏ ꯃꯅꯤꯄꯨꯔꯃꯛꯇꯁꯨ ꯚꯥꯔꯠꯀꯤ ꯃꯅꯨꯡꯗ ꯀꯟꯅ ꯈꯣꯡꯖꯦꯟ ꯆꯪꯁꯤꯜꯂꯛꯏꯕ ꯈꯣꯡꯖꯦꯜ ꯌꯥꯡꯉꯛꯏꯕ ꯂꯝ ꯑꯃꯅꯦ ꯍꯥꯏꯇꯥꯔꯦ ꯃꯅꯤꯄꯨꯔꯁꯤꯁꯨ ꯑꯗꯨꯒ ꯍꯧꯖꯤꯛꯁꯦ ꯀꯩꯅꯣ ꯃꯥꯏꯌꯣꯛꯅꯔꯤꯕꯁꯤꯡꯁꯦ ꯑꯁꯤꯅ ꯍꯧꯖꯤꯛ ꯀꯥꯟꯗꯤ ꯒꯚꯔꯟꯃꯦꯟꯠ ꯁ꯭ꯀꯨꯜꯗ ꯂꯝ ꯃꯍꯩ ꯃꯁꯤꯡ ꯇꯝꯕ ꯑꯉꯥꯡꯁꯤꯡꯁꯤꯒꯤ ꯗ꯭ꯔꯦꯁ ꯅꯨꯡ ꯄꯤꯕ ꯑꯗꯒꯤ ꯆꯥꯅ ꯊꯛꯅꯕ ꯗꯦ ꯃꯤꯠ ꯗꯦ ꯃꯤꯜ ꯄꯤꯕ ꯑꯗꯒꯤ ꯆꯤꯡꯒꯤ ꯂꯝꯗ ꯂꯩꯕ ꯑꯉꯥꯡꯁꯤꯡꯁꯤꯁꯨ ꯂꯥꯏꯔꯤꯛ ꯇꯝꯅꯕꯒꯤꯗꯃꯛꯇ ꯑꯣꯖꯥꯁꯤꯡ ꯑꯁꯤꯗꯒꯤ ꯊꯥꯞꯅ ꯊꯥꯞꯅ ꯆꯠꯂꯒ ꯃꯣꯏꯕꯨ ꯃꯍꯩ ꯃꯁꯤꯡ ꯇꯝꯍꯟꯅꯕ ꯍꯣꯠꯅꯕꯁꯦ ꯑꯁꯤꯒꯤ ꯄ꯭ꯔꯣꯕ꯭ꯂꯦꯝ ꯃꯌꯥꯝ ꯑꯃꯁꯦ ꯑꯩꯈꯣꯏꯅ ꯃꯥꯏꯌꯣꯛꯅꯔꯤ